ꯁꯍꯔ ꯑꯃꯁꯨꯡ ꯈꯨꯡꯒꯪꯗ ꯂꯩꯔꯤꯕ ꯑꯉꯥꯡꯁꯤꯡ ꯁꯥꯇ꯭ꯔꯁꯤꯡꯒꯤ ꯃꯔꯛꯇ ꯃꯍꯩ ꯇꯝꯕꯒꯤ ꯃꯑꯣꯡ ꯑꯁꯦ ꯈꯦꯠꯅꯕ ꯈꯔ ꯂꯩ ꯁꯍꯔꯒꯤ ꯑꯉꯥꯡꯁꯤꯡꯅ ꯃꯍꯩ ꯇꯝꯕꯗ ꯍꯦꯟꯅ ꯄꯨꯛꯅꯤꯡ ꯆꯪꯕ ꯍꯦꯟꯕꯒꯤ ꯃꯃꯤ ꯑꯃ ꯇꯥꯏ ꯃꯁꯤꯒꯤ ꯑꯆꯧꯕ ꯃꯔꯝꯗꯤ ꯈꯨꯡꯒꯪꯗ ꯂꯩꯔꯤꯕ ꯑꯉꯥꯡꯁꯤꯡ ꯑꯁꯤꯗꯤ ꯑꯌꯥꯃꯕꯅ ꯃꯤꯗꯜ ꯀ꯭ꯂꯥꯁ ꯑꯃꯁꯨꯡ ꯂꯥꯏꯔꯕꯒꯤ ꯆꯥꯡ ꯑꯁꯦ ꯈꯔ ꯍꯦꯜꯂꯦ ꯃꯈꯣꯏꯗꯤ ꯂꯥꯏꯔꯤꯛ ꯄꯥꯕꯒꯤ ꯃꯇꯝ ꯑꯁꯤ ꯈꯔ ꯋꯥꯠꯂꯤ ꯃꯩ ꯏꯂꯦꯛꯇ꯭ꯔꯤꯛ ꯉꯥꯟꯕ ꯅꯨꯃꯤꯗꯥꯡꯗ ꯃꯩ ꯃꯝꯕꯒꯤ ꯆꯥꯡ ꯑꯁꯤꯁꯨ ꯈꯨꯡꯒꯪꯒꯤ ꯑꯉꯥꯡꯁꯤꯡꯅ ꯌꯥꯝꯅ ꯃꯥꯏꯌꯣꯛꯅꯩ ꯃꯁꯤꯅ ꯃꯔꯝ ꯑꯣꯏꯔꯒ ꯁꯍꯔꯒꯤ ꯑꯉꯥꯡꯁꯤꯡꯗꯤ ꯂꯥꯏꯔꯤꯛ ꯄꯥꯕꯒꯤ ꯆꯥꯡ ꯃꯇꯝ ꯌꯥꯝꯅ ꯐꯪꯏ ꯁꯍꯔꯗ ꯂꯩꯕ ꯑꯉꯥꯡꯁꯤꯡ ꯑꯁꯤ ꯃꯩ ꯐꯖꯅ ꯐꯪꯏ ꯃꯔꯝ ꯑꯁꯤꯅ ꯂꯥꯏꯔꯤꯛ ꯄꯥꯕꯒꯤ ꯆꯥꯡ ꯌꯥꯝꯅ ꯋꯥꯡꯏ ꯃꯈꯣꯏ ꯃꯤ ꯌꯥꯝꯕꯒꯤ ꯃꯇꯨꯡ ꯏꯟꯅ ꯁꯍꯔꯒꯤ ꯑꯉꯥꯡꯁꯤꯡꯗꯤ ꯀꯝꯄꯤꯇꯤꯁꯟ ꯌꯥꯝꯅ ꯋꯥꯡꯏ ꯃꯈꯣꯏ ꯃꯁꯦꯟꯒꯤ ꯃꯔꯛꯇ ꯆꯥꯡꯗꯝꯅꯕ ꯌꯥꯝꯅ ꯋꯥꯡꯏ ꯑꯁꯤꯅ ꯃꯔꯝ ꯑꯣꯏꯔꯒ ꯂꯥꯏꯔꯤꯛ ꯍꯩꯕꯒꯤ ꯆꯥꯡꯁꯨ ꯆꯥꯡꯆꯠꯇ ꯁꯍꯔꯗ ꯂꯩꯔꯤꯕ ꯑꯉꯥꯡꯁꯤꯡꯅ ꯍꯦꯜꯂꯤ ꯁꯥꯏꯟꯁ ꯑꯃꯁꯨꯡ ꯇꯦꯛꯅꯣꯂꯣꯖꯤꯒꯤ ꯈꯨꯗꯣꯡ ꯆꯥꯕ ꯐꯪꯕꯁꯨ ꯁꯍꯔꯒꯤ ꯑꯉꯥꯡꯁꯤꯡꯅ ꯍꯦꯜꯂꯤ ꯁꯍꯔꯒꯤ ꯑꯉꯥꯡꯁꯤꯡ ꯁ꯭ꯃꯥꯔꯠ ꯀ꯭ꯂꯥꯁ ꯇꯧꯕꯗ ꯏꯟꯇꯔꯅꯦꯠ ꯐꯪꯕꯗ ꯂꯣꯏꯅ ꯈꯨꯗꯣꯡ ꯆꯥꯕ ꯃꯌꯥꯝ ꯑꯃ ꯐꯪꯏ ꯈꯨꯡꯒꯪꯒꯤ ꯑꯉꯥꯡꯁꯤꯡꯗꯤ ꯃꯁꯤꯒꯤ ꯈꯨꯗꯣꯡ ꯆꯥꯕꯁꯤ ꯐꯪꯕ ꯈꯔ ꯋꯥꯇꯂꯤ